ꯅꯣꯡꯃꯗ ꯑꯩꯈꯣꯏꯅ ꯏꯡꯈꯣꯜ ꯑꯅꯤꯔꯛ ꯀꯣꯏꯖꯩ ꯑꯗꯨꯗꯨꯒ ꯑꯩꯈꯣꯏꯅ ꯃꯇꯝꯁꯤꯒ ꯍꯦꯟꯅ ꯆꯥꯟꯅꯕ ꯑꯃ ꯍꯥꯏꯔꯒꯗꯤ ꯅꯤꯡꯊꯝ ꯊꯥꯗꯅ ꯍꯦꯟꯅ ꯏꯪꯈꯣꯜ ꯀꯣꯏꯕ ꯅꯨꯡꯉꯥꯏꯖꯩ ꯃꯔꯝꯗꯤ ꯀꯥꯂꯦꯟ ꯊꯥꯗ ꯏꯪꯈꯣꯜ ꯀꯣꯏꯕꯁꯤꯗꯤ ꯑꯩꯈꯣꯏꯒꯤ ꯅꯨꯡꯁꯥ ꯁꯥꯔꯛꯄ ꯑꯗꯒꯤ ꯏꯁꯤꯡ ꯆꯥꯏꯕ ꯅꯥꯄꯤ ꯀꯩꯀꯥ ꯍꯧꯕ ꯈꯣꯠꯄꯁꯦ ꯅꯨꯡꯁꯥ ꯀꯥꯂꯦꯟꯗꯅ ꯌꯥꯝꯅ ꯈꯔ ꯋꯥꯅ ꯊꯣꯛꯑꯦ ꯅꯤꯡꯊꯝ ꯊꯥ ꯃꯇꯝꯗꯗꯤ ꯅꯤꯡꯊꯝ ꯊꯥꯗ ꯄꯨꯊꯣꯛꯄ ꯄꯣꯠꯊꯣꯛꯁꯤꯡꯁꯦ ꯑꯅꯝꯕ ꯃꯇꯝꯗꯁꯨ ꯍꯥꯎꯅꯁꯨ ꯆꯥꯟꯅꯖꯩ ꯑꯗꯨꯗꯨꯒ ꯃꯇꯝꯁꯦ ꯃꯥꯒꯤ ꯁꯤꯖꯟꯁꯦ ꯏꯪꯕꯅ ꯃꯔꯝ ꯑꯣꯏꯔꯒ ꯃꯇꯝꯁꯦ ꯌꯥꯝ ꯀꯨꯏꯅ ꯁꯥꯡꯅ ꯏꯪꯈꯣꯜ ꯀꯣꯏꯕ ꯈꯣꯠꯋꯗ ꯌꯥꯝ ꯅꯨꯡꯉꯥꯏꯕꯅ ꯃꯔꯝ ꯑꯣꯏꯔꯒ ꯍꯦꯟꯅ ꯄꯣꯠꯊꯣꯛ ꯄꯨꯊꯣꯛꯄ ꯅꯨꯡꯉꯥꯏꯕ ꯃꯇꯝꯁꯨ ꯑꯣꯏꯖꯩ